ꯑꯐꯕ ꯗꯣꯛꯇꯔꯁꯤꯡ ꯍꯥꯏꯖꯅꯤꯛ ꯋꯥꯔꯠꯁꯤꯡꯀꯣ ꯍꯤꯗꯥꯛ ꯂꯥꯡꯊꯛꯁꯤꯡ ꯑꯃꯁꯨꯡ ꯑꯇꯣꯞꯄ ꯈꯨꯠꯂꯥꯏꯁꯤꯡꯀꯣ ꯍꯦꯜꯊ ꯀꯦꯌꯔꯒ ꯃꯔꯤ ꯂꯩꯅꯕ ꯔꯤꯁꯣꯔꯁꯁꯤꯡ ꯑꯁꯤ ꯑꯩꯈꯣꯏꯒꯤ ꯈꯨꯡꯒꯪꯒꯤꯀꯣ ꯄꯤ ꯍꯩꯆ ꯁꯤꯁꯤꯗ ꯗꯔꯀꯥꯔ ꯂꯩ ꯍꯥꯏꯅ ꯈꯟꯖꯩ ꯃꯔꯝꯗꯤ ꯑꯩꯈꯣꯏꯒꯤ ꯂꯝꯕꯤ ꯊꯣꯡ ꯅꯥꯇꯩ ꯆꯥꯗꯕ ꯃꯔꯝꯅ ꯑꯆꯧ ꯑꯆꯧꯕ ꯍꯣꯁꯄꯤꯇꯥꯜꯗ ꯆꯠꯄ ꯃꯇꯝꯗ ꯈꯨꯗꯣꯡꯆꯥꯗꯕ ꯃꯌꯥꯝ ꯃꯥꯏꯌꯣꯛꯅꯔꯤꯁꯦ ꯑꯁꯦ ꯀꯔꯤꯒꯨꯝꯕ ꯑꯩꯈꯣꯏꯒꯤ ꯄꯤ ꯍꯩꯆ ꯁꯤꯁꯤꯗ ꯍꯥꯏꯔꯤꯕ ꯑꯐꯕ ꯗꯣꯛꯇꯔꯒꯨꯝꯕ ꯍꯥꯏꯖꯅꯤꯛ ꯋꯥꯔꯠ

ꯁꯔꯀꯥꯔꯗꯒꯤ ꯈꯨꯗꯣꯡꯆꯥꯕꯁꯦ ꯁꯨꯃꯥꯏꯅ ꯇꯧꯗꯅ ꯁꯤꯒꯤ ꯑꯩꯈꯣꯏ ꯈꯨꯡꯒꯪꯁꯤꯗ ꯂꯩꯔꯤꯕ ꯃꯤꯑꯣꯏꯁꯤꯡꯀꯣ ꯑꯩꯈꯣꯏ ꯀꯌꯥ ꯌꯥꯝꯅ ꯂꯩ ꯑꯉꯥꯡ ꯀꯌꯥꯝ ꯌꯥꯝꯅ ꯂꯩ ꯑꯩꯈꯣꯏ ꯇꯥꯔꯤꯕ ꯃꯤꯁꯤꯡꯁꯦ ꯆꯥꯎꯔꯥꯛꯅ ꯁꯤꯒꯤ ꯃꯑꯣꯡ ꯌꯦꯡꯂꯒ ꯍꯥꯏꯔꯤꯕ ꯈꯨꯠꯂꯥꯏꯁꯤꯡ ꯑꯁꯤꯀꯣ ꯃꯊꯛꯇꯒꯤ ꯑꯆꯧꯕ ꯑꯣꯊꯣꯔꯤꯇꯤꯁꯤꯡꯒ ꯇꯥꯟꯅꯔꯒ ꯀꯔꯥꯏꯗꯒꯤ ꯀꯔꯤꯇꯧꯔꯒ ꯂꯧꯊꯕ ꯌꯥꯒꯗꯒꯦ ꯍꯥꯏꯔ ꯂꯧꯊꯔꯒ ꯍꯥꯏꯔꯤꯕ ꯈꯨꯠꯂꯥꯏꯁꯤꯡ ꯑꯁꯤ ꯑꯩꯈꯣꯏ ꯄꯤ ꯍꯩꯆ ꯁꯤꯗ ꯊꯝꯖꯅꯤꯡꯉꯤ ꯃꯔꯝꯗꯤ ꯑꯩꯈꯣꯏꯒꯤ ꯑꯩꯈꯣꯏꯒꯤ ꯈꯨꯡꯒꯪꯁꯤꯡꯁꯦ ꯑꯁꯤꯁꯤꯗ ꯂꯩꯔꯤꯕ ꯃꯤꯑꯣꯏꯁꯤꯡꯁꯦ ꯍꯧꯖꯤꯛꯀꯤ ꯐꯦꯁꯤꯂꯤꯇꯤꯁꯦ ꯐꯪ ꯇꯥꯔꯒꯗꯤ ꯑꯇꯣꯞꯄꯗ ꯑꯔꯥꯞꯄꯗ ꯆꯠꯂꯒ ꯂꯥꯏꯌꯦꯡꯕꯗꯣ ꯑꯗꯨꯒꯤ ꯂꯥꯏꯌꯦꯡꯕꯗ ꯈꯨꯗꯣꯡꯊꯤꯕ ꯃꯌꯥꯝ ꯃꯥꯏꯌꯣꯛꯅꯔꯤꯁꯦ ꯃꯥꯏꯌꯣꯛꯅꯗꯅꯕꯒꯤꯗꯃꯛꯇ ꯀꯩꯒꯤꯅꯣ ꯍꯥꯏꯕꯗ ꯑꯩꯈꯣꯏꯅ ꯑꯅꯥꯕꯁꯦ ꯑꯩꯈꯣꯏꯒꯤ ꯈꯨꯠꯂꯥꯏ ꯃꯇꯤꯛ ꯆꯥꯅ ꯂꯩꯇꯕꯗꯒꯤ ꯀꯩ ꯍꯥꯏꯇꯥꯔꯦ ꯂꯝꯕꯤꯗ ꯄꯨꯟꯁꯤ ꯄꯤꯈꯝꯅꯈꯤꯕꯁꯨ ꯌꯥꯎꯔꯤꯕꯅꯦꯕ ꯑꯗꯨ ꯌꯥꯎꯗꯅꯕ ꯑꯩꯈꯣꯏꯁꯤꯗ ꯃꯇꯤꯛ ꯆꯥꯕ ꯈꯨꯠꯂꯥꯏ ꯂꯩꯕ ꯑꯣꯏꯇꯥꯔꯒꯗꯤ ꯑꯐꯕ ꯗꯣꯛꯇꯔ ꯂꯩꯇꯥꯔꯒꯗꯤ ꯍꯥꯏꯔꯤꯕ ꯈꯨꯡꯒꯪ ꯑꯁꯤꯗ ꯄꯤ ꯍꯩꯆ ꯁꯤꯒꯤꯗ ꯂꯩꯔꯤꯕꯁꯤꯡꯁꯤꯗ ꯃꯄꯨꯡ ꯐꯥꯅ ꯐꯖꯅ ꯃꯊꯩ ꯇꯧꯔꯒ ꯈꯨꯠꯂꯥꯏꯁꯦ ꯃꯇꯤꯛ ꯆꯥꯔꯒꯗꯤ ꯍꯥꯟꯅ ꯐꯥꯔꯁ ꯑꯦꯠꯀꯨꯝꯕ ꯈꯨꯗꯛ ꯈꯨꯗꯛꯀꯤ ꯑꯣꯏꯕ ꯏꯃꯥꯔꯖꯦꯟꯁꯤ ꯂꯥꯛꯄꯁꯦ ꯉꯥꯛꯇꯪꯒꯤ ꯑꯣꯏꯅ ꯄꯦꯁꯦꯟꯗꯣ ꯀꯩꯅꯣꯇꯧꯕꯒꯤ ꯋꯥ ꯈꯛꯇꯅꯤꯅ ꯑꯇꯣꯞꯄ ꯍꯦꯟꯅ ꯃꯦꯖꯔ ꯑꯣꯏꯕ ꯂꯨꯁꯤꯟꯕ ꯍꯥꯏꯇꯥꯔꯦ ꯑꯗꯨꯒꯤꯗꯗꯤ ꯂꯥꯏꯌꯦꯡꯕꯁꯦ ꯉꯝꯗꯕꯅꯤꯅ ꯑꯇꯣꯞꯄ ꯑꯇꯣꯞꯄ ꯁꯤꯇꯤꯒꯤ ꯍꯣꯁꯄꯤꯇꯥꯜꯒꯨꯝꯕꯗ ꯄꯨꯈꯠꯂꯤꯕꯅꯦꯕ ꯍꯥꯏꯔꯤꯕ ꯈꯨꯗꯣꯡꯆꯥꯗꯕ ꯃꯌꯥꯝꯁꯦ ꯃꯥꯏꯌꯣꯛꯅꯗꯅꯕꯒꯤꯗꯃꯛꯇ ꯑꯩꯈꯣꯏ ꯄꯤ ꯍꯩꯆ ꯁꯤꯗ

ꯀꯩꯍꯥꯏꯇꯥꯔꯦ ꯍꯦꯜꯊ ꯀꯦꯌꯔꯒ ꯃꯔꯤ ꯂꯩꯅꯔꯤꯕ ꯈꯨꯠꯂꯥꯏꯁꯤꯡ ꯑꯁꯤꯃꯛ ꯑꯩꯈꯣꯏ ꯄꯤ ꯍꯩꯆ ꯁꯤꯗ ꯊꯝꯇꯥꯔꯒꯗꯤ ꯍꯥꯏꯔꯤꯕ ꯃꯥꯏꯌꯣꯛꯅꯔꯤꯕ ꯈꯨꯗꯣꯡ ꯆꯥꯗꯕ ꯃꯌꯥꯝꯁꯦ ꯃꯥꯏꯌꯣꯛꯅꯗꯅ ꯍꯥꯏꯇꯥꯔꯦ ꯑꯩꯈꯣꯏꯒꯤ ꯈꯨꯡꯒꯪꯒꯤ ꯄꯤ ꯍꯩꯆ ꯁꯤꯗꯨꯗ ꯑꯗꯨꯝ ꯃꯄꯨꯡ ꯐꯥꯅ ꯑꯅꯥꯕ ꯃꯌꯥꯝꯁꯦ ꯂꯥꯏꯌꯦꯡꯕ ꯌꯥꯒꯅꯤ ꯍꯥꯏꯅ ꯑꯩꯒꯤ ꯑꯣꯏꯕ ꯃꯣꯠꯇ ꯈꯟꯖꯩ ꯍꯥꯏꯔꯤꯕꯀꯣ ꯁꯔꯚꯤꯁꯁꯤꯡ ꯑꯁꯦ ꯍꯦꯟꯅ ꯐꯒꯠꯅꯕꯒꯤꯗꯃꯛꯇ ꯃꯔꯤ ꯂꯩꯅꯕ ꯍꯥꯏꯌꯔ ꯑꯣꯊꯣꯔꯤꯇꯤ ꯃꯦꯗꯤꯀꯦꯜ ꯗꯤꯄꯥꯔꯠꯃꯦꯟꯒꯤ ꯍꯥꯏꯇꯥꯔꯦ ꯁꯤꯗꯒꯤ ꯑꯌꯥꯕ ꯈꯨꯗꯣꯡꯆꯥꯕ ꯂꯧꯕ ꯌꯥꯕ ꯂꯧꯔꯒ ꯈꯨꯠꯂꯥꯏꯁꯤꯡ ꯑꯁꯤ ꯂꯩꯔꯒ ꯃꯇꯤꯛꯆꯥꯅ ꯑꯩꯈꯣꯏꯒꯤ ꯄꯤ ꯍꯩꯆ ꯁꯤꯗ ꯊꯝꯍꯟꯖꯅꯤꯡꯉꯤ